ꯍꯛꯒꯤꯁ ꯀꯝꯄꯅꯤꯒꯤ ꯗꯥꯏꯄ꯭ꯔꯁꯦ ꯐꯠꯇꯦ ꯁꯤꯒꯤꯁꯦ ꯍꯦꯛ ꯁꯦꯠꯂꯨꯕ ꯃꯇꯝꯗꯀꯣ ꯑꯉꯥꯡꯁꯦ ꯐꯨꯔꯤ ꯐꯨꯔꯥꯡ ꯊꯥꯡꯕ ꯈꯣꯠꯄ ꯃꯌꯥꯝ ꯑꯃ ꯇꯧꯑꯦ ꯆꯥꯊꯠꯄ ꯈꯣꯠꯇꯠꯄ ꯑꯗꯨꯅꯕ ꯑꯩꯗꯤ ꯁꯤꯒꯤ ꯗꯥꯏꯄ꯭ꯔꯁꯤ ꯐꯩ ꯍꯥꯏꯅꯤꯡꯗꯦ ꯐꯠꯇꯦ ꯑꯗꯨꯗꯩ ꯉꯥꯛꯇꯪ ꯁꯦꯠꯂꯅꯤ ꯑꯉꯥꯡꯒꯤ ꯃꯌꯨꯡꯁꯦ ꯀꯣꯛ ꯂꯥꯎꯃꯩ ꯃꯈꯣꯏ ꯆꯣꯠꯊꯣꯔꯛꯀꯅꯤꯕ ꯆꯣꯠꯊꯣꯔꯛꯄꯗꯨꯅ ꯑꯉꯥꯡꯅ ꯃꯕꯨꯛꯇꯨꯗ ꯃꯌꯨꯡꯗꯨꯃꯨꯛ ꯇꯧꯁꯤꯜꯂꯅꯤ ꯑꯗꯩꯗꯤ ꯑꯉꯥꯡꯗꯣ ꯃꯕꯨꯛ ꯀꯪꯈꯠꯀꯨꯝ ꯇꯧꯔꯒ ꯅꯨꯡꯉꯥꯏꯇꯗꯅ ꯑꯉꯥꯡ ꯄꯪ ꯀꯞ ꯀꯞꯄꯗꯣ ꯑꯗꯨꯃꯥꯏ ꯇꯧꯋꯦꯕ ꯑꯗꯨꯅ ꯑꯩ ꯁꯤ ꯗꯥꯏꯄ꯭ꯔꯒꯤꯁꯤꯗꯤ ꯑꯩ ꯐꯩ ꯍꯥꯏꯅꯤꯡꯗꯦ ꯐꯠꯇꯦ ꯑꯗꯨꯅ ꯑꯩꯁꯤ ꯄꯣꯠꯁꯤ ꯑꯩ ꯂꯩꯕ ꯄꯥꯝꯗꯦ